ꯀꯔꯤ ꯇꯥꯛꯄꯤꯒꯗꯕ

ꯌꯥꯏꯌꯦ ꯇꯧꯕꯤꯌꯨ ꯌꯥꯏꯌꯦ ꯀꯩꯁꯨ ꯀꯥꯏꯗꯤꯌꯦ ꯑꯩ ꯑꯗꯨꯝ ꯌꯦꯡꯁꯤꯟꯖꯒꯦ

ꯍꯣꯏ ꯍꯣꯏ ꯇꯥꯟꯅꯔꯒ ꯑꯗꯨꯝ ꯊꯣꯏꯗꯣꯛꯄ ꯋꯥꯅꯤꯡꯉꯥꯏ ꯂꯩꯇꯦꯗ ꯔꯤꯡ ꯕꯟ ꯑꯗꯒꯤ ꯐꯥꯔꯝꯅꯨꯡ ꯃꯌꯥꯝꯁꯦ ꯌꯦꯡꯕꯗ ꯋꯥꯈꯜꯕꯨ ꯐꯅꯕꯨ ꯅꯨꯡꯉꯥꯏꯗ ꯑꯩꯁꯦ ꯍꯥꯏꯕ ꯉꯝꯗꯕꯒꯤ ꯋꯥꯅꯤ ꯈꯔ ꯍꯥꯞꯐꯟꯅꯤꯡꯉꯤꯅꯦ ꯈꯜꯂꯒ ꯑꯗꯨꯝ ꯍꯥꯞꯄꯤꯔꯛꯑꯣꯗ ꯌꯥꯏꯗ ꯀꯟꯅ ꯍꯥꯕꯁꯨ ꯑꯩꯁꯨ ꯉꯝꯗ꯭ꯔꯦꯗ ꯌꯥꯏꯌꯦ ꯌꯥꯏꯌꯦ ꯍꯣꯏ ꯄꯣꯠ ꯆꯩꯁꯤꯡꯁꯨ ꯃꯥꯡꯗꯅꯕ ꯑꯩꯁꯨ ꯍꯣꯠꯅꯔꯒꯦ ꯆꯨꯖꯥꯛ ꯊꯥꯕꯁꯤꯗꯤ ꯍꯧꯖꯤꯛꯇꯤ ꯍꯥꯔꯒ ꯐꯖꯅ ꯍꯥꯞꯄ ꯈꯣꯠꯂ ꯍꯣꯠꯅꯔꯒꯗꯤ ꯌꯥꯝꯅ ꯀꯥꯟꯅꯕ ꯑꯣꯏꯕꯖꯥꯠꯅꯤꯗ

ꯑꯣ ꯚꯦꯔꯥꯏꯇꯤꯁꯤꯗꯤ ꯑꯩꯈꯣꯏꯅ ꯃꯣꯏꯒꯤ ꯑꯩꯈꯣꯏꯒꯤ ꯀꯔꯤ ꯍꯥꯏꯅꯤ ꯑꯩꯈꯣꯏꯒꯤ ꯍꯣꯔꯇꯤꯀꯜꯆꯔꯒꯁꯨ ꯍꯪꯕꯗꯁꯨ ꯑꯗꯨꯝ ꯐꯪꯕꯅꯦ

ꯃꯇꯝꯗꯨꯗ ꯑꯩꯈꯣꯏꯒꯤ ꯇꯥꯟꯅꯔꯒ ꯑꯗꯨꯝ ꯈꯟꯅꯔꯒ ꯑꯗꯨꯝ ꯇꯧꯃꯤꯟꯅꯔꯁꯦ ꯄꯥꯟ ꯊꯥꯕꯒꯤ ꯃꯔꯝꯗꯤ ꯃꯗꯨꯗꯤ ꯑꯩꯗꯤ ꯈꯪꯉꯤ ꯈꯪꯉꯦ ꯍꯥꯏꯕꯗꯤ ꯃꯥꯗꯤ ꯐꯦꯕꯋꯥꯔꯤ ꯐꯥꯁ ꯋꯤꯛ ꯁ꯭ꯋꯥꯏꯗ ꯊꯥꯔꯒꯗꯤ ꯑꯥꯒꯁ ꯐꯥꯁ ꯋꯤꯛ ꯁ꯭ꯋꯥꯏꯗ ꯇꯥꯜꯂꯒ ꯀꯦ ꯖꯤꯗ ꯑꯩꯈꯣꯏꯒꯤ ꯆꯥꯝꯃ ꯃꯔꯐꯨ ꯁꯨꯃꯥꯏꯅ ꯌꯣꯟꯕ ꯇꯟꯖꯥꯗꯗꯤ ꯁꯦꯟꯁꯦ ꯀꯥꯟꯅꯔꯦ ꯐꯩꯗꯣꯝ ꯑꯃ ꯊꯥꯕꯗ ꯂꯨꯄꯥ ꯂꯥꯛ ꯑꯃ ꯃꯈꯥꯏ ꯑꯅꯤ ꯐꯥꯕꯤꯗꯤ ꯐꯪꯉꯦ ꯆꯪꯗꯧ ꯄꯩꯁꯥꯗꯤ ꯁꯪꯉꯝ ꯑꯃ ꯊꯥꯒꯦꯅ ꯈꯜꯂꯕꯅꯤꯅ ꯗꯦ ꯑꯦ ꯄꯤꯗꯣ ꯕꯦꯒ ꯑꯃ ꯁꯨꯄꯔ ꯕꯦꯒ ꯑꯃ ꯁꯨꯃꯥꯏꯅ ꯇꯧꯗꯅ ꯍꯥꯟꯅ ꯍꯥꯞꯄꯅꯤ ꯑꯗꯨꯒ ꯂꯥꯗꯤ ꯌꯥꯝꯅ ꯇꯥꯡꯉꯤ ꯀꯦ ꯖꯤꯗ ꯑꯣꯏꯅ ꯂꯧꯅꯩ ꯕꯣꯔꯥꯗ ꯕꯦꯈꯥꯏ ꯕꯣꯔꯥꯗ ꯑꯣꯏꯔꯒꯅ ꯂꯤꯁꯤꯡ ꯑꯅꯤ ꯆꯥꯝꯃꯉꯥ ꯁꯨꯃꯥꯏꯅ ꯂꯧꯔꯒ ꯊꯥꯅꯩꯌꯦ

ꯊꯥꯔ ꯃꯇꯨꯡꯗ ꯍꯧꯒꯠꯂꯀꯥꯟꯗ ꯑꯩꯈꯣꯏꯒꯤ ꯃꯔꯛ ꯊꯤꯟꯒꯥꯏꯕꯤꯔꯅꯤ ꯅꯥꯄꯤ ꯐꯣꯏꯗꯠꯄꯤꯔꯅꯤ ꯂꯣꯏꯃꯛ ꯃꯈꯣꯡ ꯁꯣꯝꯒꯥꯏꯕꯤꯕ ꯂꯣꯏꯔꯀꯥꯟ ꯅꯥꯄꯤ ꯍꯧꯗꯦꯀꯥꯟꯗꯨꯗ ꯑꯩꯈꯣꯏꯅ ꯍꯥꯔꯁꯦ ꯑꯔꯣꯏꯕꯗ ꯐꯖꯅ ꯌꯨꯔꯤꯌꯥꯁꯤ ꯕꯦꯒ ꯑꯅꯤ ꯍꯥꯞꯀꯦꯔꯥ ꯁꯉꯝꯗ ꯌꯥꯝ ꯀꯥ ꯍꯦꯟꯅ ꯍꯥꯞꯄꯁꯨ ꯐꯠꯇꯦ ꯑꯅꯤꯗꯩꯗꯤ ꯇꯥꯕꯗꯤ ꯌꯥꯗ꯭ꯔꯦ ꯑꯗꯨꯒ ꯄꯥꯇꯁꯅꯨꯡꯂꯥ ꯂꯣꯏ ꯍꯥꯞꯆꯤꯜꯂꯒ ꯂꯩꯕꯥꯛ ꯇꯥꯈꯠꯄꯤꯔꯒ ꯑꯗꯨꯗꯩꯗꯤ ꯂꯣꯏꯔꯦ ꯄꯥꯟꯒꯤ ꯊꯕꯛ ꯀꯨꯟꯁꯤ ꯀꯣꯟꯅꯔꯣꯏꯕꯨ ꯀꯨꯟꯊ꯭ꯔꯥꯃꯨꯛ ꯀꯩꯅꯣ ꯇꯧꯔꯗꯤ ꯀꯥꯐꯤ ꯑꯣꯏꯔꯅꯤ